ꯃꯅꯤꯄꯨꯔꯗ ꯈ꯭ꯋꯥꯏꯗꯒꯤ ꯑꯅꯧꯕ ꯃꯃꯤ ꯀꯨꯝꯍꯩꯁꯤꯡ ꯀꯥꯞꯂꯤꯕ ꯃꯔꯨ ꯑꯣꯏꯕ ꯁꯤꯅꯦꯃꯥ ꯑꯩꯅ ꯇꯥꯖꯕꯗꯗꯤ ꯇꯥꯟꯊꯥ ꯄꯣꯂꯤ ꯁꯤꯅꯦꯃꯥ ꯁꯥꯅꯥ ꯀꯩꯊꯦꯜ ꯂꯝꯐꯦꯜꯗ ꯂꯩꯕꯁꯤꯅ ꯑꯣꯏꯒꯅꯤ ꯍꯥꯏꯅ ꯈꯜꯂꯦ